ꯁꯥꯟꯅꯕ ꯍꯥꯏꯕ ꯀꯥꯟꯗ ꯑꯁꯨꯛꯀꯤ ꯃꯇꯤꯛ ꯃꯔꯨ ꯑꯣꯏꯌꯦ ꯍꯧꯖꯤꯛꯀꯤ ꯃꯇꯝꯗꯗꯤ ꯁꯥꯟꯅꯕꯅ ꯂꯟ ꯍꯛꯆꯥꯡ ꯐꯕꯅ ꯂꯟꯅꯤ ꯍꯥꯏꯕꯁꯤ ꯑꯆꯨꯝꯕ ꯋꯥꯐꯝꯅꯤ ꯃꯔꯝꯗꯤ ꯃꯁꯥꯒꯤ ꯁꯥꯟꯅꯕꯅ ꯃꯍꯥꯛꯀꯤ ꯀꯥꯟꯅꯕ ꯄꯨꯔꯛꯏ ꯁꯥꯟꯅꯕꯅ ꯀꯃꯥꯏꯅ ꯑꯩꯈꯣꯏ ꯍꯛꯆꯥꯡꯕꯨ ꯏꯁꯇ꯭ꯔꯦꯁ ꯍꯦꯟꯅ ꯐꯍꯟꯕ꯭ꯔꯥ ꯍꯥꯏ ꯀꯥꯟꯗ ꯁꯥꯟꯅꯕ ꯃꯇꯝꯗ ꯏꯁꯥꯗ ꯑꯋꯥꯕ ꯂꯩꯕ ꯋꯥꯈꯜꯁꯦ ꯑꯁꯨꯛꯀꯤ ꯃꯇꯤꯛ ꯃꯥꯡꯈꯤ ꯃꯔꯝꯗꯤ ꯅꯪꯒꯤ ꯁꯥꯟꯅꯕꯗ ꯌꯥꯝꯅ ꯂꯨꯞꯈꯤ ꯑꯃꯁꯨꯡ ꯅꯪꯅ ꯑꯦꯟꯖꯣꯏ ꯇꯧꯈꯤ ꯍꯛꯆꯥꯡꯗ ꯏꯁꯇ꯭ꯔꯦꯁ ꯌꯥꯝꯅ ꯋꯥꯔꯕ ꯑꯃꯁꯨꯡ ꯌꯥꯝꯅ ꯃꯊꯥ ꯁꯥꯅ ꯂꯩꯕ ꯃꯤꯑꯣꯏ ꯑꯃ ꯃꯍꯥꯛꯀꯤ ꯄꯥꯝꯖꯕ ꯁꯥꯟꯅꯍꯟꯕ ꯀꯥꯟꯗ ꯃꯥꯁꯦ ꯍꯔꯥꯎꯕ ꯃꯐꯝ ꯑꯃ ꯑꯣꯏꯅ ꯑꯣꯏꯈꯤ ꯁꯥꯟꯅꯕꯅ ꯀꯃꯥꯏꯅ ꯍꯦꯟꯅ ꯋꯥꯈꯟ ꯑꯃꯁꯨꯡ ꯍꯦꯟꯅ ꯅꯨꯡꯉꯥꯏꯍꯟꯕ꯭ꯔꯥ ꯍꯥꯏꯕꯗ ꯍꯛꯆꯥꯡꯗ ꯍꯦꯟꯅ ꯗꯔꯀꯥꯔ ꯑꯣꯏꯕ ꯆꯦꯟ ꯆꯣꯡ ꯊꯣꯛꯀꯗꯧꯕ ꯑꯃꯁꯨꯡ ꯐꯤꯖꯤꯀꯦꯜ ꯑꯦꯛꯇꯤꯕꯤꯇꯤ ꯄꯤꯕ ꯀꯥꯟꯗ ꯅꯁꯥꯗ ꯏꯝꯄ꯭ꯔꯨꯐꯃꯦꯟ ꯄꯤꯔꯛꯏ ꯑꯃꯁꯨꯡ ꯍꯦꯟꯅ ꯐꯩꯌꯦ ꯅꯣꯡꯃ ꯅꯣꯡꯃꯒꯤ ꯀꯟꯕ ꯍꯦꯟꯀꯠꯂꯛꯑꯦ ꯑꯗꯨꯒꯤ ꯃꯔꯝ ꯑꯣꯏꯗꯅ ꯅꯍꯥꯛꯄꯨ ꯏꯁꯇ꯭ꯔꯦꯁꯀꯤ ꯃꯇꯝ ꯐꯪꯈꯤꯗꯦ ꯍꯧꯖꯤꯛꯀꯥꯟꯗꯤ ꯁꯥꯟꯅꯕ ꯍꯥꯏ ꯀꯥꯟꯗ ꯃꯑꯣꯡ ꯃꯑꯣꯡ ꯁꯥꯟꯅꯕ ꯃꯈꯟ ꯌꯥꯝ ꯂꯩ ꯑꯩꯈꯣꯏꯅ ꯁꯝꯅ ꯍꯥꯏꯔꯕ ꯀꯥꯟꯗ ꯐꯨꯠꯕꯣꯜ ꯐꯨꯠꯕꯣꯜ ꯁꯥꯟꯅꯕ ꯀꯥꯟꯗ ꯑꯩꯈꯣꯏꯗ ꯀꯃꯥꯏꯅ ꯏꯁꯇ꯭ꯔꯦꯁ ꯔꯤꯂꯤꯕꯤꯡ ꯇꯧꯕ꯭ꯔꯥ ꯑꯃꯁꯨꯡ ꯀꯃꯥꯏꯅ ꯍꯦꯟꯅ ꯐꯍꯟꯕ ꯐꯍꯟꯈꯠꯄ ꯉꯝꯕ꯭ꯔꯥ ꯍꯛꯆꯥꯡꯗ ꯏꯁꯥ ꯏꯁꯥꯅ ꯈꯟꯕ ꯃꯇꯨꯡ ꯏꯟꯅꯁꯨ ꯄꯨꯏ ꯑꯃꯁꯨꯡ ꯅꯍꯥꯛꯅ ꯁꯥꯟꯅꯕ ꯀꯥꯟꯗ ꯉꯝꯕ ꯑꯃꯁꯨꯡ ꯉꯝꯗꯕ ꯍꯥꯏꯕꯁꯤ ꯒꯦꯝꯒꯤ ꯄꯥꯔꯠ ꯑꯃ ꯑꯣꯏꯕꯅꯤ ꯑꯗꯨꯅ ꯁꯥꯟꯅꯕ ꯈꯨꯗꯤꯡ ꯉꯝꯒꯅꯤ ꯍꯥꯏꯕꯒꯤ ꯋꯥꯈꯟꯁꯨ ꯂꯩꯇꯕ ꯉꯝꯒꯅꯤ ꯑꯣꯔ ꯉꯝꯃꯣꯏ ꯍꯥꯏꯕꯒꯤ ꯋꯥꯈꯟ ꯅꯠꯇꯕꯤꯗ ꯏꯟꯖꯣꯏ ꯇꯧꯕ ꯑꯗꯨꯒꯤ ꯃꯍꯨꯠ ꯑꯗꯨꯒꯤ ꯃꯔꯝ ꯑꯣꯏꯗꯅ ꯍꯦꯟꯅ ꯔꯤꯂꯤꯕꯤꯡꯁꯨ ꯑꯣꯏꯍꯟꯂꯦ ꯑꯃꯁꯨꯡ ꯀꯔꯤꯒꯨꯝꯕ ꯁꯥꯟꯅꯕꯅ ꯍꯦꯟꯅ ꯄꯥꯔꯁꯅꯦꯜ ꯆꯪꯈ꯭ꯔꯕ ꯑꯣꯔ ꯉꯝꯒꯅꯤ ꯍꯥꯏꯅ ꯑꯦꯛꯁꯄꯦꯛꯇꯦꯁꯟ ꯊꯝꯕ ꯀꯥꯟ ꯁꯥꯟꯅꯔꯗꯤ ꯑꯗꯨꯛ ꯃꯇꯤꯛ ꯅꯨꯡꯉꯥꯏꯕ ꯃꯈꯟ ꯑꯃ ꯑꯣꯏꯗꯦ ꯑꯗꯨꯅ ꯑꯩꯈꯣꯏꯉꯣꯟꯗ ꯍꯛꯆꯥꯡꯗ ꯃꯤꯑꯣꯏꯕꯗ ꯁꯥꯟꯅꯕꯅ ꯀꯔꯝꯅ ꯍꯦꯟꯅ ꯐꯍꯟꯕ꯭ꯔꯥ ꯍꯥꯏ ꯀꯥꯟꯗ

ꯄꯨꯟꯁꯤꯗ ꯑꯃꯁꯨꯡ ꯇꯝꯒꯗꯧꯕ ꯃꯆꯥꯛ ꯑꯃꯁꯨ ꯄꯤꯕꯤ ꯍꯥꯏꯕꯗꯤ ꯁꯥꯟꯅꯕꯗ ꯉꯝꯒꯅꯤ ꯍꯥꯏꯕꯒꯤ ꯈꯛꯇ ꯅꯠꯇꯕ ꯄꯨꯟꯁꯤꯗꯁꯨ ꯅꯪꯕꯨ ꯃꯥꯏꯊꯤꯕ ꯃꯇꯝ ꯂꯩꯒꯅꯤ ꯑꯃꯁꯨꯡ ꯅꯪ ꯁꯛꯁꯦꯁ ꯑꯣꯏꯕ ꯃꯇꯝ ꯂꯩꯒꯅꯤ ꯑꯗꯨꯃꯁꯨ ꯂꯦꯁꯟ ꯃꯌꯥꯝꯅ ꯇꯝꯕꯤ ꯑꯃꯁꯨꯡ ꯁꯥꯟꯅꯕꯁꯤꯕ ꯍꯥꯔꯠ ꯋꯥꯛꯅꯤ ꯍꯥꯔꯠ ꯋꯥꯛ ꯅꯠꯇ꯭ꯔꯗꯤ ꯅꯪ ꯀꯩꯗꯧꯉꯩꯗꯁꯨ ꯁꯛꯁꯦꯁ ꯑꯣꯏꯕ ꯉꯝꯃꯣꯏ ꯑꯃꯁꯨꯡ ꯁꯥꯟꯅꯕꯅ ꯀꯃꯥꯏꯅ ꯑꯩꯈꯣꯏꯕꯨ ꯏꯁꯇ꯭ꯔꯦꯁ ꯔꯤꯂꯤꯕꯤꯡ ꯄꯤꯕ꯭ꯔꯥ ꯍꯥꯏꯕ ꯀꯥꯟꯗ ꯁꯥꯟꯅꯕꯁꯤ ꯇꯤꯝ ꯋꯥꯛꯅꯤ ꯃꯔꯝꯗꯤ ꯅꯪꯅ ꯇꯤꯝ ꯋꯥꯛ ꯇꯧꯗ꯭ꯔꯗꯤ ꯀꯩꯗꯧꯉꯩꯗꯁꯨ ꯑꯦꯟꯖꯣꯏ ꯇꯧꯗꯦ ꯑꯗꯨꯅ ꯁꯥꯟꯅꯕꯅ ꯄꯨꯟꯁꯤꯗ ꯂꯥꯏꯐ ꯂꯦꯁꯟ ꯌꯥꯝꯅꯁꯨ ꯄꯤꯌꯦ ꯑꯃꯁꯨꯡ ꯍꯥꯔꯠ ꯋꯥꯛ ꯇꯤꯝ ꯋꯥꯛ ꯑꯃꯁꯨꯡ ꯒꯣꯜꯗꯨ ꯆꯞ ꯃꯥꯟꯅꯅ ꯑꯦꯆꯤꯐ ꯇꯧꯒꯗꯧꯅꯤ ꯍꯥꯏꯅ ꯄꯨꯁ ꯇꯧꯒꯅꯤ ꯑꯗꯨꯃꯥꯏꯅ ꯍꯥꯏꯅ ꯑꯗꯨꯛꯀꯤꯃꯇꯤꯛ ꯑꯩꯈꯣꯏꯗ ꯏꯁꯇ꯭ꯔꯦꯁ ꯔꯤꯂꯤꯕꯤꯡ ꯑꯣꯏꯅ ꯄꯤꯈꯤ